ꯀꯛꯆꯤꯡ ꯖꯤꯜꯂꯥ ꯑꯁꯤꯒꯤ ꯃꯤꯑꯣꯏꯁꯤꯡꯒꯤ ꯑꯌꯥꯝꯕ ꯁꯤꯟꯐꯝꯗꯤ ꯃꯤꯑꯣꯏꯁꯤꯡ ꯑꯌꯥꯝꯕꯒꯤ ꯁꯤꯟꯐꯝꯗꯤ ꯂꯧꯎ ꯁꯤꯡꯎꯕ ꯂꯧꯗ ꯐꯧ ꯊꯥꯕ ꯐꯧ ꯂꯣꯛꯄ ꯃꯇꯨꯡ ꯂꯣꯏꯔꯕ ꯃꯇꯨꯡꯗ ꯍꯪꯒꯥꯝ ꯃꯔꯣꯏ ꯃꯄꯥꯡ ꯑꯥꯜꯂꯨꯅ ꯆꯤꯡꯕ ꯊꯥꯔꯒ ꯂꯝꯗꯝ ꯑꯁꯤꯒꯤ ꯁꯦꯜꯃꯤꯠꯂꯣꯜ ꯃꯁꯥ ꯃꯁꯥꯒꯤ ꯀꯥꯟꯅꯅꯕ ꯄꯨꯟꯁꯤ ꯃꯍꯤꯡꯒꯤ ꯅꯨꯡꯉꯥꯏꯅꯕ ꯒꯤꯗꯃꯛꯇ ꯇꯧꯕ ꯁꯤꯟꯐꯝꯁꯤꯅ ꯑꯌꯥꯝꯕ ꯑꯣꯏ